ꯍꯥꯜꯂꯣ ꯂꯩꯃ ꯁꯣꯄꯤꯡꯅꯦ ꯀꯔꯤ ꯀꯔꯤꯅꯣ ꯍꯥꯏꯕꯤꯔꯛꯑꯣ ꯑꯣꯀꯦ ꯑꯣꯀꯦ ꯑꯣꯀꯦ ꯑꯣꯀꯦ ꯑꯣꯀꯦ ꯑꯩꯈꯣꯏꯒꯤꯅꯦ ꯋꯤꯟꯇꯔꯒꯤ ꯑꯣꯏꯅꯅꯦ ꯑꯩꯈꯣꯏꯒꯤ ꯄꯐꯐꯔ ꯖꯦꯛꯀꯦꯠꯀꯨꯝꯕ ꯂꯥꯛꯏ ꯑꯗꯩꯗꯤ ꯖꯣꯒꯤꯡꯗ ꯑꯩꯈꯣꯏꯒꯤ ꯇꯣꯡꯉꯥꯟ ꯇꯣꯡꯉꯥꯟꯕ ꯀꯁꯇꯃꯥꯏ꯭ꯖ ꯀꯂꯔꯅꯆꯤꯡꯕꯁꯨ ꯂꯥꯛꯑꯦ ꯑꯗꯨꯒ ꯑꯩꯈꯣꯏꯒꯤꯅꯦ ꯑꯩꯈꯣꯏꯒꯤ ꯖꯤꯟ꯭ꯁꯇꯅꯦ ꯑꯩꯈꯣꯏꯒꯤ ꯋꯤꯟꯇꯔ ꯄ꯭ꯔꯨꯞ ꯍꯥꯏꯇꯥꯔꯦꯀꯣ ꯋꯤꯟ ꯄ꯭ꯔꯨꯐꯀꯨꯝꯕ ꯖꯤꯟ꯭ꯁꯁꯨ ꯑꯗꯨꯝ ꯂꯥꯛꯑꯦ ꯑꯗꯨꯒ ꯑꯩꯈꯣꯏꯒꯤ ꯖꯤꯟ ꯖꯦꯛꯀꯦꯠ꯭ꯁ ꯂꯥꯛꯏ ꯂꯦꯗꯔ ꯖꯦꯛꯀꯦꯠꯅꯆꯤꯡꯕ ꯑꯗꯨꯝ ꯂꯥꯛꯑꯦ ꯑꯅꯧꯕ ꯀꯩꯅꯣꯗ ꯍꯥꯏꯗꯤ ꯃꯋꯣꯡꯗ ꯂꯥꯛꯑꯦ ꯂꯣꯏꯅ ꯂꯩꯅꯤꯌꯦ ꯑꯗꯣ ꯊꯥꯔꯇꯤ ꯁꯤꯛꯁꯀꯤꯁꯦ ꯍꯥꯏꯗꯤ ꯑꯣꯔꯗꯔꯁꯦ ꯄꯥꯛꯅ ꯂꯩꯅꯗꯕꯅꯤꯅꯅꯦ ꯁꯤꯒꯤꯁꯦ ꯋꯥꯟ ꯗꯦꯁ ꯀꯨꯝꯕ ꯁꯨꯃꯥꯏꯅ ꯆꯪꯒꯅꯤ ꯃꯇꯝꯁꯤꯗ ꯍꯧꯖꯤꯛꯀꯤ ꯑꯣꯏꯅꯗꯤ ꯁ꯭ꯇꯣꯛꯇ ꯂꯩꯇꯕ ꯈꯨꯗꯛꯀꯤ ꯑꯣꯏꯅꯗꯤ ꯀꯂꯔꯗꯤ ꯑꯗꯨꯝ ꯐꯪꯏ ꯑꯗꯨꯝ ꯍ꯭ꯋꯥꯏ꯭ꯠ ꯖꯤꯟ꯭ꯁꯀꯨꯝꯕ ꯑꯗꯩꯗꯤ ꯑꯩꯈꯣꯏꯒꯤ ꯈꯤꯇꯪ ꯗꯤꯞ ꯖꯤꯟ꯭ꯁ ꯑꯗꯩꯗꯤ ꯃꯆꯨ ꯈꯤꯇꯪ ꯋꯥꯎꯊꯕ ꯑꯗꯩꯗꯤ ꯑꯩꯈꯣꯏꯒꯤ ꯕ꯭ꯂꯨꯋꯤꯁ ꯈꯤꯇꯪ ꯆꯪꯕ ꯈꯤꯇꯪ ꯂꯥꯏ꯭ꯠ ꯑꯣꯏꯕ ꯂꯣꯏꯅ ꯐꯪꯏ ꯑꯗꯨꯒ ꯑꯩꯈꯣꯏ ꯇꯣꯔ꯭ꯟ ꯖꯤꯟ꯭ꯁꯁꯨ ꯑꯗꯨꯝ ꯐꯪꯅꯤꯕꯀꯣ ꯇꯣꯔ꯭ꯟ ꯖꯤꯟ꯭ꯁ ꯌꯥꯝ ꯀꯟꯅ ꯇꯣꯔ꯭ꯟ ꯑꯣꯏꯗꯕ ꯍꯥꯏꯐꯦꯠ ꯃꯆꯥ ꯃꯆꯥꯒꯨꯝꯕ ꯑꯣꯀꯦ ꯑꯣꯀꯦ ꯑꯣꯀꯦ ꯑꯣꯀꯦ ꯀꯔꯂꯥꯁꯀꯤ ꯀ꯭ꯔꯤꯝ ꯃꯦꯔꯨꯟꯒꯅꯦ ꯀꯩꯅꯣꯒ ꯑꯩꯈꯣꯏꯒꯤ ꯗꯤꯞ ꯄꯔꯄꯜꯒ ꯂꯩꯌꯦꯕꯀꯣ ꯑꯗ ꯌꯥꯝ ꯐꯖꯕ ꯌꯥꯝꯁꯨ ꯁꯤꯠꯂꯦ ꯑꯗꯨꯝ ꯑꯗꯣ ꯍꯧꯖꯤꯛ ꯀꯩꯅꯣꯒꯤ ꯄ꯭ꯔꯥꯏ꯭ꯖꯇꯨꯗꯤꯀꯣ ꯋꯥꯟ ꯊꯥꯎꯖꯟ ꯐꯣꯔ ꯍꯟꯗ꯭ꯔꯦꯗ ꯑꯣꯏꯕꯅꯦꯕ ꯖꯣꯒꯤꯡꯒꯤꯁꯦ ꯑꯗꯣ ꯍꯧꯖꯤꯛ ꯑꯣꯐꯔ ꯄ꯭ꯔꯥꯏ꯭ꯖꯇ ꯋꯥꯟ ꯊꯥꯎꯖꯟ ꯋꯥꯟ ꯍꯟꯗ꯭ꯔꯦꯗꯇ ꯑꯣꯐꯔ ꯂꯩꯌꯦ ꯑꯗꯨꯒ ꯖꯤꯟ꯭ꯁꯇꯨꯅ ꯋꯥꯟ ꯊꯥꯎꯖꯟ ꯐꯣꯔ ꯍꯟꯗ꯭ꯔꯦꯗ ꯐꯤꯐꯇꯤꯅꯦ ꯑꯗꯣ ꯍꯧꯖꯤꯛ ꯀꯩꯅꯣ ꯑꯣꯐꯔꯗ ꯋꯥꯟ ꯊꯥꯎꯖꯟ ꯇꯨ ꯍꯟꯗ꯭ꯔꯦꯗꯇ ꯂꯩ ꯗꯤꯂꯤꯕ꯭ꯔꯤ ꯗꯤꯂꯤꯕ꯭ꯔꯤꯁꯦ ꯑꯗꯨꯝꯅꯦ ꯀꯩꯅꯣꯒꯤ ꯍꯪꯆꯤꯠ ꯑꯗꯨꯝ ꯇꯧꯖꯔꯛꯑꯒꯦ ꯑꯗꯨꯝ ꯂꯣꯀꯦꯁꯟ ꯀꯩꯀꯥꯗꯣ ꯍꯥꯏꯐꯦꯠ ꯊꯥꯖꯤꯟꯕꯤꯔꯛꯑꯣ ꯑꯗꯨꯒ ꯀꯦꯁ ꯑꯣꯟ ꯑꯣꯟ ꯗꯤꯂꯤꯕ꯭ꯔꯤ ꯇꯧꯔꯁꯨ ꯑꯗꯨꯝ ꯌꯥꯏ ꯑꯣꯟꯂꯥꯏꯟ ꯄꯦꯃꯦꯟ ꯇꯧꯔꯁꯨ ꯑꯗꯨꯝ ꯌꯥꯅꯤ ꯑꯣ ꯌꯥꯏꯌꯦ ꯑꯅꯤꯃꯛ ꯑꯣꯏꯗꯣꯏꯅꯦ ꯑꯅꯤꯃꯛ ꯑꯗꯨꯝ ꯌꯥꯏ ꯑꯗꯣ ꯀꯩꯅꯣꯒꯤ ꯕ꯭ꯔꯗꯔꯅ ꯑꯗꯨꯝ ꯄꯩꯁꯥꯗꯣ ꯊꯥꯕꯤꯔꯛꯑꯣ ꯍꯣ ꯍꯣ ꯌꯥꯏꯌꯦ ꯑꯗꯨꯝ ꯑꯩꯈꯣꯏ ꯀꯩꯅꯣ ꯇꯧꯔꯒꯦ ꯔꯤꯆꯤꯞꯇꯣ ꯍꯥꯞꯆꯤꯟꯖꯔꯛꯑꯒꯦ ꯊꯦꯡꯛ ꯌꯨ ꯊꯦꯡꯛ ꯌꯨ